ꯍꯧꯖꯤꯛ ꯑꯩꯍꯥꯛꯀꯤ ꯆꯥꯛꯈꯨꯝꯗ ꯏꯂꯦꯛꯇ꯭ꯔꯤꯁꯤꯇꯤꯒꯤ ꯑꯣꯏꯕ ꯄꯣꯠꯂꯝꯁꯤꯡ ꯂꯩꯔꯤꯕꯁꯤꯡ ꯑꯁꯤ ꯁꯦ ꯒ꯭ꯔꯥꯏꯟꯗꯔꯕꯨ ꯍꯥꯏꯔꯣ ꯑꯗꯨꯒ ꯒ꯭ꯌꯥꯁ ꯁꯤꯂꯤꯟꯗꯔ ꯑꯣꯕꯟ ꯁꯤꯒꯨꯝꯕ ꯃꯌꯥꯝꯁꯤꯡꯁꯤ ꯆꯥꯛꯈꯨꯁꯤꯗ ꯂꯩꯔꯤ ꯃꯃꯥꯡꯉꯩꯒꯤ ꯃꯇꯝꯗ ꯑꯈꯣꯏꯅ ꯑꯉꯥꯡ ꯑꯣꯏꯔꯤꯉꯩꯒꯤ ꯃꯇꯝꯗꯗꯤ ꯆꯐꯨ ꯎꯌꯥꯟ ꯑꯗꯒꯤ ꯁꯦ ꯑꯩꯈꯣꯏ ꯃꯤꯛꯆꯔ ꯒ꯭ꯔꯥꯏꯟꯗꯔ ꯍꯥꯏꯔꯒꯗꯤ ꯑꯩꯈꯣꯏ ꯈꯣꯟꯗ ꯁꯨꯕ ꯃꯣꯔꯣꯛꯀꯥꯁꯦ ꯈꯣꯟꯗ ꯇꯧꯔꯒ ꯁꯨꯕ ꯑꯗꯒꯤ ꯁꯨꯝꯕꯜꯗ ꯁꯨꯕ ꯑꯗ ꯁꯨꯝꯕꯜꯁꯤꯗꯁꯨ ꯑꯃꯨꯛ ꯅꯨꯡꯒꯤ ꯁꯨꯝꯕꯜ ꯎꯒꯤ ꯁꯨꯝꯕꯜ ꯃꯈꯜ ꯀꯌꯥ ꯂꯩꯔꯝꯃꯤ ꯑꯗꯨꯒ ꯁꯨꯛ ꯍꯥꯏꯗꯅ ꯁꯨꯅꯅꯕ ꯃꯆꯩꯁꯦ ꯑꯩꯈꯣꯏꯅ ꯁꯨꯛ ꯃꯁꯤ ꯐꯧꯀꯥꯁꯨ ꯁꯨꯅꯔꯝꯃꯤ ꯑꯁꯤꯒꯨꯝꯕꯁꯤꯡꯁꯤꯗ ꯁꯨꯔꯒ ꯂꯩꯔꯝꯕꯁꯦ ꯍꯧꯖꯤꯛꯇꯤ ꯃꯇꯝ ꯆꯪꯏ ꯃꯇꯝꯗꯨꯗ ꯑꯗꯨꯒ ꯍꯧꯖꯤꯛꯇꯤ ꯑꯇꯦꯟꯕ ꯃꯇꯝꯒꯤ ꯃꯅꯨꯡꯗ ꯃꯤꯛꯆꯔ ꯒ꯭ꯔꯥꯏꯟꯗꯔꯁꯤꯡꯗ ꯇꯈꯥꯏꯔꯒ ꯑꯈꯣꯏꯁꯤ ꯐꯖꯅ ꯁꯦꯝꯕ ꯉꯝꯃꯤ ꯑꯗꯨꯒ ꯑꯃꯨꯛꯁꯨ ꯒ꯭ꯌꯥꯁ ꯁꯤꯂꯤꯟꯗꯔꯁꯤꯅ ꯑꯃꯨꯛ ꯃꯍꯨꯠ ꯁꯤꯜꯂꯛꯏꯁꯤ ꯑꯣꯕꯟꯀꯥꯁꯤꯅ ꯃꯍꯨꯠ ꯁꯤꯜꯂꯛꯏꯁꯤ ꯑꯩꯈꯣꯏꯅ ꯊꯥꯏꯅ ꯃꯃꯥꯡꯉꯩꯒꯤ ꯃꯇꯝꯗꯗꯤ ꯑꯩꯈꯣꯏ ꯂꯩꯔꯪꯗ ꯁꯤꯡ ꯊꯥꯗꯨꯅ ꯆꯥꯛ ꯊꯣꯡꯅꯔꯝꯃꯤ ꯃꯗꯨꯗ ꯑꯃꯨꯛ ꯑꯃꯥꯡ ꯑꯁꯦꯡꯒꯤ ꯃꯌꯥꯝ ꯑꯃꯁꯨ ꯂꯩꯔꯝꯃꯤ ꯑꯗꯣ ꯆꯥꯛꯈꯨꯝꯗ ꯑꯩꯈꯣꯏꯅ ꯁꯦ ꯆ ꯆꯐꯨ ꯎꯌꯥꯟ ꯍꯥꯏꯅ ꯍꯥꯏꯔꯒ ꯎꯌꯥꯟꯁꯤ ꯂꯩꯕꯥꯛꯅ ꯁꯥꯕ ꯎꯌꯥꯟꯁꯤꯡ ꯑꯣꯏꯔꯝꯃꯤꯕꯅꯤ ꯑꯗꯣ ꯍꯧꯖꯤꯛꯇꯤ ꯌꯥꯝꯅ ꯅꯨꯡꯉꯥꯏꯕ ꯃꯌꯥꯝꯗ ꯌꯥꯝꯅ ꯅꯨꯡꯉꯥꯏꯍꯟꯕ ꯑꯗꯩ ꯑꯍꯣꯡꯕ ꯂꯥꯛꯏꯕꯁꯤ ꯑꯩꯈꯣꯏ ꯒ꯭ꯌꯥꯁ ꯁꯤꯂꯤꯟꯗꯔ ꯁꯤꯖꯤꯟꯅꯕꯁꯤꯅ ꯑꯩꯈꯣꯏꯅ ꯒ꯭ꯌꯥꯁ ꯁ꯭ꯇꯣꯞꯇ ꯆꯥꯛ ꯊꯣꯡꯉꯒ ꯆꯐꯨꯁꯨ ꯃꯨꯍꯟꯗꯕ ꯌꯥꯔꯦ ꯃꯨꯍꯟꯗ꯭ꯔꯦ ꯑꯗꯨꯒ ꯃꯃꯥꯡꯉꯩꯒꯤ ꯁꯤꯡꯅ ꯊꯣꯡꯉꯤꯉꯩ ꯃꯇꯝꯗꯨꯗꯗꯤ ꯆꯐꯨꯁꯨ ꯃꯨꯔꯤꯅꯤ ꯑꯗꯨꯒ ꯃꯗꯨꯁꯨ ꯑꯩꯈꯣꯏꯅ ꯐꯦꯡꯕꯗ ꯃꯇꯝ ꯆꯪꯏ ꯑꯗꯨꯒ ꯍꯧꯖꯤꯛꯇꯤ ꯑꯈꯣꯏ ꯐꯦꯡꯕꯗꯁꯨ ꯌꯥꯝ ꯊꯨꯅ ꯑꯗꯨꯝ ꯐꯦꯡꯕ ꯌꯥꯔꯦ ꯃꯨꯗ꯭ꯔꯕꯅꯤꯅ ꯑꯗꯨꯒ ꯄ꯭ꯔꯦꯁꯔ ꯀꯨꯀꯔꯗ ꯑꯈꯣꯏ ꯏꯟꯁꯥꯡꯒꯥꯁꯤ ꯑꯗꯨꯝ ꯌꯥꯝ ꯊꯨꯅ ꯀꯥꯝꯊꯣꯛꯇꯅ ꯑꯩꯈꯣꯏ ꯃꯇꯝ ꯌꯥꯝꯅ ꯀꯟꯕ ꯉꯝꯃꯦ ꯑꯁꯤꯒꯤꯁꯤꯡꯁꯤ ꯑꯍꯣꯡꯕ ꯈꯔꯅꯤ